ꯑꯩ ꯍꯟꯗꯛ ꯐ꯭ꯂꯤꯞꯀꯥꯔꯠꯇꯒꯤ ꯃꯤꯛꯁꯆꯔ ꯒ꯭ꯔꯥꯏꯟꯗꯔ ꯑꯃ ꯂꯧꯏ ꯑꯗꯨ ꯁꯤꯖꯟꯅꯕꯗ ꯅꯨꯡꯉꯥꯏꯇꯦ ꯑꯩ ꯑꯍꯥꯟꯕ ꯁꯤꯖꯟꯅꯔꯒ ꯌꯦꯡꯉꯤ ꯄꯣꯠ ꯆꯩ ꯇꯛꯑꯒ ꯃꯣꯔꯣꯛꯀꯨꯝꯕ ꯀꯔꯤꯒꯨꯝꯕ ꯇꯛꯄ ꯃꯇꯝꯗꯁꯨ ꯇꯣꯏꯗꯦ ꯑꯗꯨꯝ ꯃꯄꯨꯝ ꯃꯄꯨꯝ ꯂꯩ ꯑꯩ ꯐꯅꯌꯥꯝ ꯇ꯭ꯔꯥꯏ ꯇꯧꯔꯒ ꯌꯦꯡꯉꯤ ꯑꯗꯨꯏꯗꯨ ꯌꯥꯗ꯭ꯔꯦ ꯄꯣꯠꯇꯨ ꯑꯗꯣ ꯄꯣꯠ ꯆꯩꯗꯨꯁꯨ ꯐꯖꯅ ꯊꯥꯔꯛꯇꯦ ꯄꯣꯠꯇꯨ ꯃꯣꯏꯒꯤ ꯄꯦꯛꯀꯤꯡꯗꯨ ꯐꯖꯗꯦ ꯑꯗꯨꯅ ꯑꯩ ꯑꯗꯨ ꯄꯣꯠꯇꯨ ꯁꯤꯖꯟꯅꯗ꯭ꯔꯦ